ꯃꯅꯤꯄꯨꯔꯤ ꯂꯣꯜ ꯑꯁꯤ ꯃꯅꯤꯄꯨꯔꯤꯁꯤꯡꯒꯤ ꯑꯣꯏꯅꯗꯤ ꯑꯃꯠꯇ ꯉꯥꯏꯔꯕ ꯑꯃꯁꯨꯡ ꯇꯉꯥꯏꯐꯗ꯭ꯔꯕ ꯂꯣꯜ ꯑꯃꯅꯤ ꯃꯅꯤꯄꯨꯔꯤꯗ ꯆꯤꯡꯒꯤ ꯏꯆꯤꯜ ꯏꯅꯥꯎꯁꯤꯡꯒꯤ ꯖꯥꯇꯤ ꯖꯥꯇꯤꯒꯤ ꯑꯣꯏꯕ ꯃꯁꯥꯒꯤ ꯂꯣꯜ ꯂꯩꯖꯩ ꯑꯗꯨꯕꯨ ꯀꯥꯡꯂꯨꯞ ꯇꯣꯉꯥꯟ ꯇꯣꯉꯥꯟꯕꯁꯤꯡꯒꯤ ꯃꯔꯛꯇ ꯂꯣꯜ ꯐꯥꯎꯅꯒꯦ ꯍꯥꯏꯔꯕꯗꯤ ꯃꯅꯤꯄꯨꯔꯤ ꯂꯣꯜꯗ ꯑꯗꯨꯃꯛ ꯐꯥꯎꯅꯕ ꯗꯔꯀꯥꯔ ꯑꯣꯏ ꯇꯝꯄꯥꯛꯇꯗꯤ ꯃꯅꯤꯄꯨꯔꯤ ꯂꯣꯜ ꯑꯁꯤꯅ ꯑꯗꯨꯃꯛ ꯑꯃꯠꯇ ꯑꯣꯏꯕ ꯂꯣꯜ ꯑꯃ ꯑꯣꯏꯅ ꯁꯤꯖꯤꯟꯅꯩ ꯑꯗꯨꯅ ꯃꯅꯤꯄꯨꯔꯗ ꯂꯂꯣꯜꯏꯇꯤꯛꯀꯤ ꯂꯝꯗꯁꯨ ꯃꯅꯤꯄꯨꯔꯤ ꯂꯣꯜ ꯑꯁꯤꯅ ꯈ꯭ꯋꯥꯏꯗꯒꯤ ꯉꯥꯡꯅꯕ ꯂꯣꯜ ꯍꯥꯏꯕꯗꯤ ꯑꯣꯏꯔꯦ ꯏꯝꯐꯥꯜ ꯍꯥꯏꯕꯁꯤ ꯃꯅꯤꯄꯨꯔꯒꯤ ꯑꯣꯏꯅꯗꯤ ꯈ꯭ꯋꯥꯏꯗꯒꯤ ꯆꯥꯎꯕ ꯂꯂꯣꯜꯏꯇꯤꯛꯀꯤ ꯃꯐꯝ ꯑꯃꯅꯤ ꯃꯣꯔꯦꯁꯨ ꯑꯗꯨꯃꯛ ꯌꯥꯝꯅ ꯆꯥꯎꯕ ꯂꯩꯕꯥꯛ ꯀꯌꯥꯒꯤ ꯂꯂꯣꯜꯏꯇꯤꯛ ꯇꯧꯐꯝ ꯑꯃꯅꯤ ꯃꯁꯤꯗ ꯕꯔꯃꯥ ꯊꯥꯏꯂꯦꯟ ꯆꯩꯅꯥꯒꯤ ꯄꯣꯠ ꯌꯥꯝꯅ ꯌꯣꯜꯂꯤ ꯑꯗꯨꯕꯨ ꯍꯧꯖꯤꯛꯀꯤ ꯑꯣꯏꯅꯗꯤ ꯌꯥꯝꯅ ꯍꯟꯊꯈ꯭ꯔꯦ ꯀꯣꯚꯤꯠ ꯑꯃꯁꯨꯡ ꯏꯔꯥꯡꯅ ꯃꯔꯝ ꯑꯣꯏꯔꯒ ꯏꯝꯐꯥꯜꯗ ꯖꯥꯇꯤ ꯈꯨꯗꯤꯡ ꯃꯤꯑꯣꯏ ꯂꯥꯛꯂꯒ ꯂꯂꯣꯜꯏꯇꯤꯛ ꯇꯧꯋꯤ ꯃꯈꯣꯏ ꯂꯣꯏꯅꯃꯛꯅ ꯃꯅꯤꯄꯨꯔꯤꯗ ꯂꯣꯜ ꯐꯥꯎꯅꯩ ꯏꯝꯐꯥꯜꯗ ꯑꯆꯧꯕ ꯃꯥꯔꯀꯦꯠ ꯈꯔ ꯄꯟꯕ ꯌꯥꯏ ꯃꯈꯣꯏ ꯑꯗꯨꯗꯤ ꯏꯃꯥ ꯀꯩꯊꯦꯜ ꯄꯥꯎꯅꯥ ꯕꯖꯥꯔ ꯊꯪꯒꯥꯜ ꯕꯖꯥꯔ ꯑꯥꯜꯂꯨ ꯒꯂꯤ ꯅꯥꯒꯥꯃꯄꯥꯜ ꯎꯔꯤꯄꯣꯛ ꯊꯥꯡꯃꯩꯕꯟ ꯑꯁꯤꯅꯆꯤꯡꯕ ꯑꯆꯧꯕ ꯃꯥꯔꯀꯦꯠꯁꯤꯡ ꯑꯁꯤꯗ ꯃꯅꯤꯄꯨꯔꯤ ꯂꯣꯜ ꯑꯁꯤ ꯑꯌꯥꯝꯕꯅ ꯁꯤꯖꯤꯟꯅꯩ ꯄꯣꯠ ꯂꯩꯕ ꯑꯃꯁꯨꯡ ꯌꯣꯟꯕ ꯊꯕꯛ ꯄꯨꯝꯅꯃꯛ ꯃꯅꯤꯄꯨꯔꯤꯗ ꯑꯌꯥꯝꯕ ꯇꯧꯅꯩ ꯑꯣꯗꯤꯑꯣ ꯑꯃꯁꯨꯡ ꯕꯤꯗꯤꯑꯣꯒꯤ ꯑꯦꯗꯚꯔꯇꯥꯏꯖꯃꯦꯟ ꯄꯨꯝꯅꯃꯛ ꯃꯅꯤꯄꯨꯔꯤ ꯂꯣꯜꯗ ꯑꯗꯨꯃꯛ ꯇꯧꯋꯤ ꯀꯁꯇꯃꯔ ꯁꯔꯚꯤꯁ ꯑꯌꯥꯝꯕꯅ ꯃꯅꯤꯄꯨꯔꯤ ꯂꯣꯜꯗ ꯇꯧꯋꯤ ꯂꯂꯣꯜꯏꯇꯤꯛꯀꯤ ꯑꯆꯧꯕ ꯄ꯭ꯔꯣꯒ꯭ꯔꯥꯝ ꯑꯃ ꯇꯧꯕꯗ ꯂꯂꯣꯜꯏꯇꯤꯛꯀꯤ ꯇꯧꯔꯤꯕ ꯃꯤꯑꯣꯏꯁꯤꯡꯒꯤ ꯃꯔꯛꯇ ꯃꯅꯤꯄꯨꯔꯤ ꯂꯣꯜ ꯑꯁꯤꯅ ꯑꯌꯥꯝꯕ ꯁꯤꯖꯤꯟꯅꯕ ꯊꯦꯡꯅꯖꯩ ꯃꯁꯤꯅ ꯃꯈꯣꯏ ꯃꯁꯦꯜꯒꯤ ꯃꯔꯛꯇ ꯍꯦꯟꯅ ꯑꯐꯕ ꯃꯔꯤ ꯁꯦꯝꯕꯗ ꯃꯇꯦꯡ ꯄꯥꯡꯉꯤ ꯃꯅꯤꯄꯨꯔꯤ ꯂꯣꯜꯗ ꯑꯩꯈꯣꯏꯅ ꯂꯂꯣꯜꯏꯇꯤꯛ ꯇꯧꯕ ꯑꯁꯤꯅ ꯑꯩꯈꯣꯏꯒꯤ ꯆꯠꯅꯕꯤ ꯍꯦꯟꯅ ꯆꯥꯎꯈꯠꯍꯟꯕꯗ ꯌꯥꯝꯅ ꯃꯇꯦꯡ ꯑꯣꯏ ꯑꯩꯈꯣꯏꯒꯤ ꯃꯅꯤꯄꯨꯔꯤ ꯂꯣꯜ ꯑꯁꯤ ꯍꯦꯟꯅ ꯆꯥꯎꯈꯠ ꯍꯟꯅꯕꯒꯤ ꯃꯔꯝ ꯑꯣꯏ ꯃꯤꯔꯝꯗꯒꯤ ꯂꯥꯛꯄ ꯃꯤꯑꯣꯏꯁꯤꯡꯅ ꯃꯅꯤꯄꯨꯔꯤ ꯂꯣꯜ ꯑꯁꯤ ꯇꯝꯈꯤꯅꯕꯒꯤ ꯂꯝꯕꯤ ꯑꯃꯁꯨ ꯑꯣꯏ